ꯍꯂꯣ ꯆꯥꯎꯕ ꯑꯩꯅ ꯆꯦꯟꯈꯤꯕ ꯄꯣꯠꯇꯨ ꯈꯔ ꯋꯥꯠꯂꯝꯃ ꯃꯥꯜꯂꯦꯅꯦ ꯑꯗꯨ ꯋꯥꯠꯂꯤꯕ ꯄꯣꯠꯇꯨ ꯄꯨꯔꯛꯑꯒꯦꯔꯣ ꯑꯣ ꯑꯗꯨꯗꯤ ꯃꯤꯅꯠ ꯀꯌꯥꯃꯨꯛ ꯉꯥꯏꯔꯝꯃꯣ ꯍꯥꯏꯔꯤꯝꯅꯣ ꯑꯗꯨꯗꯤ ꯈꯔ ꯊꯨꯅ ꯌꯧꯁꯟꯕꯤꯔꯛꯑꯣ ꯍꯣꯏ ꯍꯣꯏ ꯐꯔꯦ ꯐꯔꯦ ꯑꯗꯨꯗꯤ